ꯚꯥꯔꯠꯀꯤ ꯄꯨꯋꯥꯔꯤ ꯑꯁꯤ ꯌꯥꯝꯅ ꯂꯤꯔꯕꯁꯤꯡꯒꯤ ꯃꯅꯨꯡꯗ ꯑꯃꯅꯤ ꯀꯥꯡꯂꯨꯞ ꯃꯈꯜ ꯁꯨꯅ ꯈꯨꯟꯗꯥꯏ ꯁꯥꯕ ꯏꯪꯕ ꯃꯈꯜ ꯁꯨꯏ ꯏꯃꯥꯂꯣꯟ ꯑꯃꯗꯤ ꯆꯠꯅꯕꯤ ꯀꯌꯥ ꯑꯃꯁꯨ ꯂꯩ ꯚꯥꯔꯠ ꯑꯁꯤ ꯅꯤꯡꯊꯧ ꯄꯥꯟꯕ ꯂꯩꯕꯥꯛ ꯆꯥꯝꯃꯉꯥ ꯆꯥꯝꯃꯉꯥꯒꯤ ꯃꯊꯛꯇ ꯄꯨꯟꯁꯤꯜꯂꯒ ꯁꯦꯝꯈꯤꯕꯅꯤ ꯑꯩꯅ ꯄꯥꯝꯖꯕ ꯂꯨꯆꯤꯡꯕ ꯈꯔꯒꯤ ꯃꯃꯤꯡꯗꯤ ꯍꯤꯖꯝ ꯏꯔꯥꯕꯣꯠ ꯔꯥꯅꯤ ꯒꯥꯏꯗꯤꯟꯂꯨ ꯁꯨꯕꯥꯁꯆꯟꯗ꯭ꯔ ꯕꯣꯁ